ꯑꯣ ꯃꯥꯅꯦ ꯃꯥꯅꯦ ꯕꯣꯔꯥ ꯍꯧꯕ ꯕꯣꯔꯥ ꯌꯣꯟꯕ ꯍꯣꯇꯦꯜꯗꯨꯅꯤ ꯑꯣ ꯃꯥꯟꯅꯗꯦ ꯈꯔ ꯈꯔ ꯈꯦꯠꯅꯩ ꯑꯥꯏꯇꯦꯝ ꯇꯣꯉꯥꯟ ꯇꯣꯉꯥꯟꯕꯅꯤꯅ ꯈꯥꯖꯤꯡ ꯕꯣꯔꯥꯗꯨꯅ ꯈꯔ ꯑꯃꯨꯛ ꯇꯥꯡꯉꯦ ꯂꯨꯄꯥ ꯆꯥꯝꯃꯒꯤ ꯃꯐꯝ ꯍꯥꯏꯇꯔꯦ ꯈꯔ ꯇꯥꯡꯕꯅꯤꯅ ꯈꯥꯖꯤꯡꯅꯤꯅ ꯑꯂꯨ ꯕꯣꯔꯥ ꯈꯔ ꯑꯃꯨꯛ ꯍꯣꯡꯉꯦ ꯈꯥꯃꯦꯜ ꯕꯣꯔꯥ ꯈꯔ ꯑꯃꯨꯛ ꯍꯣꯡꯉꯦ ꯃꯥꯒꯤ ꯃꯥꯒꯤ ꯃꯈꯜ ꯃꯥꯟꯅꯗꯕꯅꯤꯅ ꯄꯩꯁꯥꯁꯨ ꯃꯥꯟꯅꯗꯦ

ꯑꯣ ꯍꯣꯏ ꯍꯣꯏ ꯐꯔꯦ ꯐꯔꯦ ꯑꯗꯣꯝꯒꯤꯗꯃꯛꯇ ꯈꯥꯛꯆꯔꯝꯒꯦ ꯐꯔꯦ ꯐꯔꯦ ꯆꯠꯄꯤꯔꯨꯔꯣ ꯆꯠꯄꯤꯔꯨꯔꯣ